ꯇꯤꯚꯤꯗ ꯄꯥꯎꯒꯤ ꯗꯤꯕꯦꯠꯁꯤꯡ ꯃꯌꯥꯝ ꯌꯦꯡꯉꯤ ꯌꯦꯡꯉꯤ ꯍꯥꯏ ꯇꯥꯔꯦ ꯍꯧꯖꯤꯛꯇꯤ ꯑꯩꯈꯣꯏꯒꯤ ꯃꯅꯤꯄꯨꯔꯗꯁꯨ ꯑꯗꯨꯝ ꯑꯩꯈꯣꯏꯒꯤ ꯀꯟꯐ꯭ꯂꯤꯛ ꯑꯗꯨꯝ ꯂꯩꯔꯤ ꯑꯩꯈꯣꯏꯒꯤ ꯀꯥꯡꯂꯨꯞꯀꯤ ꯑꯣꯏꯕ ꯑꯗꯨꯒꯤꯁꯨ ꯃꯇꯥꯡꯗ ꯄꯥꯎꯗ ꯈꯟꯅꯕ ꯀꯔꯤ ꯀꯔꯤ ꯃꯌꯥꯝ ꯂꯥꯛꯄ ꯃꯇꯝꯗ ꯂꯩꯕꯥꯛꯀꯤ ꯑꯣꯏꯕ ꯏꯁꯨꯁꯤꯡꯗꯣ ꯃꯌꯥꯝ ꯈꯪꯕ ꯉꯝꯃꯤ ꯑꯗꯨꯒ ꯑꯗꯨꯒꯤꯁꯨ ꯌꯥꯝ ꯀꯥꯟꯅꯕ ꯐꯪꯉꯤ ꯑꯗꯨꯒ ꯑꯩꯅ ꯍꯥꯏꯅꯤꯡꯕ ꯄꯥꯎꯒꯤ ꯑꯦꯡꯀꯔ ꯑꯃꯒꯤ ꯃꯃꯤꯡꯗꯤ ꯔꯥꯖ ꯅꯣꯡꯊꯣꯝꯕꯝ ꯑꯗꯨꯗꯣ ꯑꯗꯨꯝ ꯄꯥꯝꯕ ꯑꯣꯏ ꯃꯥꯗꯣ ꯌꯥꯝ ꯅꯨꯡꯉꯥꯏ ꯇꯥꯕꯗ